ꯍꯜꯂꯣ ꯍꯜꯂꯣ ꯀꯅꯥ ꯁꯣꯝ ꯀꯅꯥꯅꯣ ꯎꯝ ꯑꯩꯈꯣꯏ ꯃꯅꯤꯄꯨꯔꯒꯤꯗꯤ ꯌꯥꯝ ꯍꯧꯏꯗ ꯀꯣꯕꯤ ꯍꯪꯒꯥꯝ ꯒꯥꯖꯔ ꯁꯜꯒꯣꯝ ꯑꯗꯒꯤ ꯆꯥꯟꯇ꯭ꯔꯨꯛ ꯄꯥꯈꯣꯟ ꯑꯦꯁ ꯑꯩꯈꯣꯏꯗꯤ ꯏꯔꯣꯟꯕꯗꯨꯗ ꯎꯝ ꯇꯤꯜꯍꯧ ꯆꯅꯝ ꯑꯗꯨꯗꯒꯤ ꯀꯣꯝꯄ꯭ꯔꯦꯛ ꯑꯗꯒꯤ ꯀꯩꯅꯣ ꯂꯣꯏꯅ ꯁꯨꯅ ꯃꯈꯜ ꯁꯨꯅ ꯍꯥꯞꯂꯒ ꯑꯩꯈꯣꯏ ꯏꯔꯣꯟꯕꯗꯨ ꯃꯅꯤꯄꯨꯔ ꯏꯔꯣꯟꯕ ꯌꯥꯝ ꯍꯥꯎꯕꯅꯤ ꯑꯩꯈꯣꯏ ꯏꯔꯣꯟꯕꯁꯤ ꯑꯃꯨꯛꯇꯪ ꯆꯥꯁꯤ ꯂꯥꯛꯑꯣ ꯑꯩꯈꯣꯏꯗꯤ ꯑꯥ ꯀꯥ ꯚꯔꯥꯗ ꯂꯩꯔꯤꯗꯨꯕꯨ ꯅꯨꯃꯤꯠ ꯑꯩꯉꯣꯟꯗ ꯄꯩꯁꯥ ꯀꯥ ꯚꯔꯥꯅ ꯀꯌꯥꯅꯣ ꯑꯗꯨꯒ ꯎꯝ ꯎꯝ

ꯑꯧ ꯑꯣ ꯍꯣꯏꯅꯦ ꯌꯣꯡꯆꯥꯛꯀ ꯑꯥꯜꯂꯨꯒ ꯏꯔꯣꯟꯕ ꯌꯣꯡꯆꯥꯛ ꯏꯔꯣꯟꯕ ꯍꯥꯏꯕꯅꯤꯅꯦ ꯍꯥꯎꯕ ꯎꯝ ꯑꯥ ꯑꯗꯨ ꯃꯈꯜ ꯃꯈꯜ ꯄꯤꯖꯔ ꯂꯣꯏꯔꯦ ꯎꯝ ꯎꯝ ꯍꯣꯏ ꯍꯣꯏ ꯃꯦꯗꯥꯝ ꯆꯥꯁꯤ ꯄꯤꯖꯔ ꯂꯣꯏꯔꯦ ꯑꯦ ꯑꯩꯈꯣꯏꯗꯨ ꯂꯣꯏ ꯁꯨꯅ ꯐꯪꯏ ꯑꯁ ꯌꯥꯝ ꯐꯪꯖꯅꯤ ꯕꯤꯠ ꯔꯨꯠ ꯍꯥꯏꯕꯅꯦ ꯁꯪꯒꯣꯝ ꯀꯣꯕꯤ ꯍꯪꯒꯥꯝ ꯑꯗꯒꯤ ꯀꯣꯕꯤ ꯂꯩ ꯑꯉꯧꯕꯤ ꯑꯁꯪꯕꯤ ꯑꯗꯒꯤ ꯍꯪꯒꯥꯝ ꯃꯨꯜꯂꯥꯗ ꯌꯥꯝ ꯃꯈꯜ ꯃꯈꯜ ꯂꯩ ꯃꯅꯤꯄꯨꯔꯒꯤ ꯑꯦꯟꯁꯥꯡꯗꯤ ꯑꯗꯨꯝ ꯃꯉꯥꯅꯤꯗꯨ ꯂꯣꯏꯃꯛ ꯆꯥꯈꯨꯋꯣ ꯂꯥꯛꯑꯣ ꯃꯦꯗꯥꯝ ꯑꯩꯈꯣꯏ ꯔꯣꯝꯗ ꯑꯦꯟꯁꯥꯡ ꯃꯈꯜ ꯁꯨꯅ ꯄꯤꯖꯔ ꯂꯣꯏꯔꯦ ꯑꯩꯈꯣꯏ ꯃꯅꯤꯄꯨꯔꯁꯤꯕꯨ ꯂꯩꯕ ꯅꯨꯡꯉꯥꯏꯕ꯭ꯔꯅꯦ ꯃꯤꯁ ꯑꯩꯈꯣꯏ ꯃꯅꯤꯄꯨꯔꯁꯤ ꯂꯩꯕ ꯅꯨꯡꯉꯥꯏꯕ꯭ꯔꯣ ꯅꯠꯇꯦ ꯑꯩꯈꯣꯏ ꯃꯅꯤꯄꯨꯔꯁꯦ ꯂꯩꯕ ꯅꯨꯡꯉꯥꯏꯕ꯭ꯔꯕ ꯀꯥ ꯚꯔꯥ ꯂꯧꯔ ꯂꯩꯔꯤꯕ꯭ꯔꯣ ꯑꯦ ꯆꯞ ꯃꯥꯟꯅꯩ ꯍꯥꯎꯒꯅꯤ ꯑꯗꯨꯝ ꯑꯧ ꯑꯧ ꯐ꯭ꯔꯤꯖꯇ ꯇꯤꯛ ꯇꯤꯛ ꯂꯥꯎꯅ ꯊꯝꯃꯝꯒꯦ ꯂꯥꯛꯑꯣ ꯃꯦꯗꯥꯝ ꯍꯣꯏ ꯀꯥ ꯚꯔꯥ ꯂꯧꯔ ꯂꯩꯔꯤꯔꯣ ꯅꯣꯡꯃꯩ ꯈꯣꯔꯁꯥ ꯀꯌꯥꯝ ꯀꯌꯥꯝ ꯇꯤꯡꯒꯦ ꯍꯜꯂꯣ ꯍꯜꯂꯣ ꯇꯥꯗ꯭ꯔꯥꯕꯖꯥꯠꯂ ꯎꯝ ꯃꯦꯗꯥꯝ ꯍꯣꯏ ꯀꯥ ꯚꯔꯥꯗꯨꯕꯨ ꯀꯩꯅꯣ ꯅꯣꯡꯃꯩ ꯀꯥ ꯚꯔꯥ ꯀꯌꯥꯝ ꯀꯌꯥꯝ ꯍꯨꯟꯒꯦ ꯀꯃꯥꯏꯅ ꯇꯧꯒꯦ ꯊꯥꯗꯅ ꯀꯌꯥ ꯃꯉꯥꯅꯤꯗꯨ ꯀꯌꯥ ꯀꯌꯥꯅꯣ ꯅꯣꯡꯃꯒꯤ ꯑꯣ

ꯎꯝ ꯑꯩꯈꯣꯏ ꯀꯥ ꯑꯍꯥꯡꯕ ꯃꯌꯥꯝ ꯂꯩꯌꯦ ꯌꯨꯝ ꯃꯊꯛꯇꯨ ꯌꯥꯝ ꯍꯥꯡꯉꯦ ꯂꯩ ꯅꯧꯅꯦ ꯚꯔꯥ ꯇꯤꯡꯗ꯭ꯔꯁꯨ ꯑꯥ ꯑꯥ ꯌꯣꯡꯆꯥꯛ ꯏꯔꯣꯟꯕ ꯆꯥꯔ ꯂꯣꯏꯔꯦ ꯑꯥ ꯀꯣꯕꯤ ꯂꯩꯒ ꯉꯥꯒꯗꯨ ꯍꯥꯎꯕꯅꯦꯕ ꯑꯗꯨ ꯆꯥꯔ ꯂꯣꯏꯔꯦ ꯀꯩꯅꯣ ꯚꯔꯥ ꯇꯤꯡꯂꯨꯔꯅꯨ ꯑꯩꯈꯣꯏꯗ ꯌꯨꯝ ꯃꯊꯛꯇꯨꯗ ꯂꯩꯔꯔꯣ ꯑꯗꯨꯅꯤ ꯚꯔꯥ ꯇꯤꯡꯗꯅꯕ ꯅꯨꯃꯤꯠ ꯃꯉꯥꯅꯤꯗꯨ ꯐꯖꯅ ꯑꯩꯈꯣꯏ ꯔꯣꯝ ꯃꯅꯤꯄꯨꯔꯒꯤ ꯑꯦꯟꯁꯥꯡꯗꯨ ꯆꯥꯔꯒ ꯍꯜꯂꯣ ꯑꯧ ꯂꯥꯛꯑꯣ ꯂꯥꯛꯑꯣ ꯂꯥꯛꯑꯣ ꯑꯩꯈꯣꯏꯗꯤ ꯂꯩꯕ ꯌꯥꯝ ꯅꯨꯡꯉꯥꯏꯕꯅꯤ ꯃꯅꯤꯄꯨꯔꯁꯦ ꯑꯩꯈꯣꯏ ꯃꯅꯤꯄꯨꯔꯁꯤ ꯌꯥꯝ ꯅꯨꯡꯉꯥꯏꯕꯅꯤ ꯎꯝ ꯃꯅꯤꯄꯨꯔꯁꯤ ꯅꯨꯡꯉꯥꯏ ꯍꯥꯜ ꯆꯥꯜ ꯈꯪꯅꯕ ꯂꯥꯛꯑꯣ ꯂꯩꯔꯁꯤ ꯑꯥ ꯍꯣꯏ ꯍꯣꯏ ꯑꯗꯨ ꯎꯝ ꯑꯉꯥꯡꯗꯤ ꯀꯌꯥ ꯌꯥꯝꯅꯣ ꯂꯩꯔꯤꯗꯨꯕꯣ ꯑꯉꯥꯡ ꯃꯔꯨ ꯑꯣꯏ ꯅꯃꯥ ꯏꯆꯥ ꯀꯌꯥꯅꯣ ꯂꯥꯛꯇꯣꯏꯗꯨꯕꯣ ꯑꯣ ꯑꯁ ꯑꯗꯨꯗꯤ ꯌꯥꯔꯦ ꯌꯥꯔꯦ ꯇꯉꯥꯏ ꯐꯗꯅ ꯃꯔꯤ ꯑꯣꯏꯔꯁꯨ ꯑꯗꯨꯝ ꯂꯥꯛꯑꯣ

ꯍꯜꯂꯣ

ꯐꯔꯦ ꯐꯔꯦ ꯑꯗꯨꯗꯤ ꯑꯗꯨ ꯄ꯭ꯂꯦꯟꯗ ꯂꯥꯛꯇꯣꯏꯔꯣ ꯃꯈꯥꯗ ꯂꯥꯛꯇꯣꯏꯔꯣ

ꯑꯣ ꯍꯣꯏ ꯃꯇꯝꯁꯤ ꯏꯔꯥꯡ ꯐꯠꯇꯕꯅꯤꯅꯀꯣ ꯃꯇꯝꯁꯤꯅ ꯐꯠꯇ꯭ꯔꯕꯅꯤꯅ ꯎꯝ ꯌꯥꯔꯦ ꯃꯊꯛꯇ ꯂꯥꯛꯑꯣ ꯑꯣ ꯐꯔꯦ ꯐꯔꯦ ꯃꯊꯛꯇ ꯂꯥꯛꯑꯣ